ꯌꯥꯎꯈꯔꯦ ꯑꯩꯒꯤ ꯏꯃꯥꯅꯕ ꯃꯌꯥꯝ ꯑꯃ ꯑꯩꯒꯤ ꯌꯨꯝꯗ ꯃꯣꯏꯕꯨ ꯑꯩꯅ ꯆꯥꯛ ꯄꯤꯖꯕꯒꯤ ꯃꯣꯏ ꯃꯌꯥꯝ ꯑꯃꯒꯤ ꯑꯩꯅ ꯆꯥꯛ ꯏꯁꯤꯡ ꯁꯤꯜ ꯂꯥꯡꯗꯨꯅ ꯊꯣꯡꯕ ꯌꯥꯎꯈ꯭ꯔꯦ ꯅꯨꯃꯤꯠ ꯑꯗꯣ ꯑꯩꯒꯤ ꯏꯄꯣꯛ ꯅꯨꯃꯤꯠꯀꯤ ꯍꯔꯥꯎꯕ ꯐꯣꯡꯗꯣꯛꯄꯒꯤ ꯑꯩꯅ ꯃꯣꯏ ꯃꯌꯥꯝꯒꯤꯗꯃꯛ ꯆꯥꯛ ꯌꯦꯟꯁꯥꯡ ꯌꯥꯝꯅ ꯊꯣꯡꯉꯒ ꯁꯤꯟꯕ ꯂꯥꯡꯈꯤꯕꯅꯤ